ꯑꯩꯒꯤ ꯑꯣꯏꯅ ꯍꯥꯏꯖꯔꯒꯗꯤ ꯉꯥ ꯐꯥꯕꯒꯤ ꯇꯣꯉꯥꯟꯕ ꯇꯦꯛꯀꯅꯤꯛ ꯍꯥꯏꯕ ꯇꯥꯔꯒꯗꯤ ꯑꯩꯒꯤ ꯑꯣꯏꯅꯗꯤ ꯑꯩꯅ ꯐꯥꯃꯤꯟꯅꯔꯤꯕ ꯑꯩꯈꯣꯏꯒꯤ ꯃꯐꯝꯗꯨꯗ ꯏꯁꯤꯠꯃꯤꯟꯅꯔꯒꯁꯨ ꯉꯥꯁꯦ ꯃꯣꯏꯅ ꯐꯥꯈꯤꯕ ꯇꯥꯔꯒꯁꯨ ꯃꯈꯣꯏꯒꯤ ꯃꯇꯥꯏꯒꯨꯝꯕ ꯍꯥꯕꯨꯡꯒꯨꯝꯕ ꯅꯥꯄꯤ ꯁꯤꯡꯕꯤ ꯃꯌꯥꯝ ꯑꯣꯝꯁꯟꯕ ꯃꯐꯝꯁꯤꯁꯤꯡꯗꯩꯗꯅ ꯍꯦꯟꯅ ꯉꯥꯁꯦ ꯑꯩꯈꯣꯏ ꯀꯔꯤ ꯍꯥꯏ ꯇꯥꯔꯦ ꯉꯃꯨ ꯉꯀ꯭ꯔꯥ ꯄꯣꯔꯣꯡꯒꯨꯝꯕꯁꯦ ꯍꯦꯟꯅ ꯂꯩ ꯎꯀꯥꯕꯤꯒꯨꯝꯕꯁꯦ ꯁꯨꯝꯕ ꯃꯐꯝꯁꯦ ꯑꯩꯅ ꯀꯃꯥꯏꯅ ꯇꯧꯔꯒ ꯃꯣꯏꯗꯒꯤ ꯍꯦꯟꯅ ꯐꯥꯒꯗꯒꯦ ꯍꯥꯏꯕ ꯇꯥꯔꯒꯗꯤ ꯃꯐꯝꯁꯦ ꯑꯩꯅ ꯀꯣꯊꯣꯛꯄ ꯅꯩꯕ ꯑꯃ ꯗꯔꯀꯥꯔ ꯇꯥꯏ ꯁꯨꯝꯕꯁꯦ ꯅꯩꯔꯒ ꯐꯥꯔꯒꯗꯤ ꯑꯩꯅ ꯃꯣꯏꯗꯒꯤ ꯍꯦꯟꯅ ꯑꯗꯨꯝ ꯐꯥꯏ ꯉꯥꯁꯦ ꯐꯥꯔꯒ ꯑꯩꯈꯣꯏ ꯏꯁꯤꯡ ꯃꯌꯥꯏꯒꯨꯝꯕꯗ ꯀꯪꯊꯔꯦꯅ ꯃꯌꯥꯏꯒꯨꯝꯕꯗ ꯃꯆꯥ ꯃꯆꯥ ꯃꯥꯔꯒ ꯑꯎ ꯑꯎꯕꯗꯪ ꯈꯛ ꯐꯥꯔꯒꯗꯤ ꯐꯥꯕ ꯉꯝꯗꯦ ꯑꯗꯨꯅ ꯑꯗꯨꯝ ꯃꯁꯤꯒꯨꯝꯕꯁꯤꯅ ꯍꯦꯟꯅ ꯉꯥꯁꯦ ꯂꯩꯕ ꯃꯔꯝꯅ ꯍꯦꯟꯅ ꯑꯗꯨꯃꯥꯏꯅ ꯍꯦꯟꯅ ꯑꯩꯒꯤ ꯑꯣꯏꯅꯗꯤ ꯇꯦꯛꯀꯅꯤꯛꯁꯦ ꯁꯤꯖꯤꯟꯅꯖꯔꯒ ꯉꯥꯁꯦ ꯆꯠꯃꯤꯟꯅꯔꯤꯕ ꯃꯤꯑꯣꯏꯁꯤꯡꯁꯤꯗꯒꯤ ꯍꯦꯟꯅ ꯐꯥꯕ ꯄꯨꯔꯛꯄꯗꯤ ꯑꯩꯅ ꯁꯤꯁꯤ ꯑꯩꯅ ꯉꯝꯖꯩ ꯁꯤꯗꯩ ꯍꯦꯟꯕꯗꯤ ꯍꯣꯏ ꯑꯩꯈꯣꯏ ꯐꯥꯃꯤꯟꯅꯩ ꯐꯥꯃꯤꯟꯅꯕꯁꯤ ꯃꯌꯥꯏꯗ ꯎꯕ ꯈꯇꯪꯗꯤ ꯑꯃꯅꯁꯨ ꯎꯔꯛꯀꯅꯤ ꯑꯃꯅꯁꯨ ꯎꯔꯛꯀꯅꯤ ꯎꯃꯤꯟꯅꯕꯅꯤꯅ ꯑꯩꯗꯤ ꯑꯗꯨꯝꯕꯗꯨꯗꯤ ꯇꯧꯖꯗꯦ ꯍꯥꯟꯅ ꯑꯗꯨꯝꯕꯗꯨ ꯍꯥꯟꯅ ꯐꯥꯏ